ꯑꯥ ꯍꯜꯂꯣ ꯑꯥ ꯅꯈꯣꯏ ꯂꯨꯏꯉꯥꯏꯅꯤ ꯀꯨꯝꯍꯩꯗꯨ ꯌꯥꯝ ꯆꯥꯎꯅ ꯀꯨꯝꯍꯩ ꯇꯧꯋꯦ ꯍꯥꯏꯕ ꯅꯠꯇ꯭ꯔꯥ

ꯑꯗꯨ ꯍꯟꯗꯛꯇꯤ ꯂꯣꯏꯔꯕꯅꯤꯅ ꯍꯥꯀꯨꯝꯗꯤ ꯑꯩꯈꯣꯏꯁꯨ ꯂꯥꯛꯔꯒ ꯌꯦꯡꯅꯤꯡꯕ ꯌꯦꯡꯒꯦ ꯍꯥꯏꯅ ꯇꯧꯕ ꯍꯣꯏ ꯑꯗꯣ ꯈꯨꯝꯒꯦ ꯍꯥꯏꯔꯁꯨ ꯃꯔꯛ ꯃꯔꯛꯇꯗꯤ ꯀꯥꯎꯕ ꯑꯗꯣ ꯃꯔꯛꯇꯗꯤ ꯑꯗꯨꯝ ꯃꯇꯝ ꯐꯪꯗꯕꯁꯨ ꯌꯥꯎꯕ ꯑꯗꯨꯝ ꯇꯧꯔꯦꯅꯦ ꯑꯧ ꯑꯥ ꯍꯣꯏ ꯌꯥꯏ ꯑꯗꯨꯒꯤꯗꯃꯛ ꯅꯪꯉꯣꯟꯗ ꯐꯣꯟ ꯇꯧꯔꯛꯄ ꯑꯗꯣ ꯀꯨꯝꯍꯩ ꯍꯥꯏꯕꯗꯨ ꯀꯨꯝꯍꯩ ꯑꯗꯨꯗꯀꯣ ꯀꯔꯤ ꯃꯔꯝꯗꯒꯤ ꯀꯨꯝꯍꯩ ꯇꯧꯕ꯭ꯔꯥ

ꯑꯣ ꯑꯗꯨ ꯀꯨꯝꯍꯩ ꯇꯧꯕꯗ ꯀꯔꯤ ꯀꯔꯤ ꯀꯝꯄꯤꯇꯤꯁꯟꯁꯨ ꯌꯥꯝ ꯇꯧꯋꯦ ꯍꯥꯏꯌꯦ ꯀꯣ

ꯑꯥ

ꯍꯣꯏ ꯍꯣꯏ ꯑꯗꯨꯝ ꯇꯥꯏꯌꯦ ꯑꯥ ꯍꯣꯏ ꯑꯩꯈꯣꯏꯁꯨ ꯍꯣꯏ ꯑꯗꯣ ꯃꯤ ꯈꯔ ꯑꯩꯈꯣꯏ ꯒ꯭ꯔꯨꯞ ꯑꯃ ꯈꯟꯗꯣꯛꯂꯒ ꯑꯗꯨꯝ ꯆꯠꯁꯦ ꯍꯥꯏꯅ ꯑꯩꯈꯣꯏ ꯃꯔꯨꯞ ꯃꯄꯥꯡꯁꯤꯡꯅ ꯑꯗꯨꯝ ꯅꯪ ꯏꯃꯥꯟꯅꯕꯤꯈꯣꯏ ꯂꯩ ꯃꯔꯨꯞ ꯂꯩꯔꯗꯤ ꯑꯗꯨꯝ ꯐꯣꯟ ꯇꯧꯔꯒ ꯃꯈꯣꯏꯗ ꯆꯠꯁꯦ ꯍꯥꯏꯅ ꯍꯥꯏꯕꯒꯤ ꯑꯗꯨꯝ ꯅꯪꯕꯨ ꯈꯣꯝꯕꯅꯦ ꯑꯩꯁꯨ

ꯑꯥ ꯍꯣꯏ ꯍꯣꯏ ꯑꯗꯨꯒꯤ ꯇꯧꯕꯤꯒꯦꯅ

ꯍꯣꯏ ꯍꯣꯏ ꯍꯣꯏ ꯑꯗꯨꯅꯤ ꯑꯗꯨ ꯑꯗꯣ ꯊꯝꯃꯒꯦ ꯑꯪ ꯑꯥ ꯍꯣꯏ